ꯎꯝ ꯍꯦꯜꯂꯣ ꯅꯣꯏꯒꯤ ꯗ꯭ꯔꯥꯏꯚꯔꯗꯣ ꯍꯧꯖꯤꯛ ꯑꯝꯇ ꯀꯗꯥꯏꯗ ꯂꯩꯕꯅꯣ ꯑꯝꯇ ꯍꯪꯕꯤꯌꯨ ꯑꯩꯅ ꯐꯣꯟ ꯇꯧꯕꯁꯨ ꯄꯥꯏꯗ꯭ꯔꯦ ꯃꯥꯅ ꯌꯧꯔꯛꯀꯅꯤ ꯍꯥꯏꯕ ꯃꯇꯝꯗꯁꯨ ꯌꯧꯔꯛꯇ꯭ꯔꯦ ꯃꯇꯝꯁꯤ ꯊꯦꯡꯖꯤꯜꯂꯛꯑꯦ ꯑꯗꯨꯅ ꯑꯝꯇ ꯐꯣꯜ ꯇꯧꯔꯒ ꯖꯒꯥꯗꯨ ꯑꯝꯇꯥ ꯍꯪꯕꯤꯌꯨ ꯑꯩꯈꯣꯏ ꯑꯇꯣꯞꯄ ꯒꯥꯔꯤꯁ ꯑꯝꯇꯥ ꯐꯪꯗ꯭ꯔꯦ ꯑꯗꯨꯅ ꯃꯍꯥꯛ ꯂꯥꯛꯄꯅ ꯉꯥꯏꯕꯗ ꯑꯋꯥꯕ ꯑꯃꯗꯤ ꯃꯥꯏꯌꯣꯛꯅꯔꯦ ꯂꯝꯒ ꯐꯠꯇꯕꯒ ꯂꯝꯕꯤ ꯂꯝꯕꯤꯒ ꯅꯣꯡ ꯇꯥꯕꯒꯤ ꯂꯩꯈꯣꯝ ꯊꯣꯛꯄꯅꯦ ꯑꯩꯈꯣꯏ ꯂꯩꯐꯝ ꯂꯩꯇ꯭ꯔꯦ